ꯑꯩꯅ ꯕꯤꯖꯤꯅꯦꯁ ꯑꯃ ꯇꯧꯒꯦ ꯍꯥꯏꯔꯒꯗꯤ ꯑꯩ ꯕꯤꯖꯤꯅꯦꯁ ꯇꯧꯒꯦ ꯍꯥꯏꯔꯒꯗꯤ ꯑꯩꯒꯤ ꯐꯥꯏꯅꯥꯟꯁꯦꯜ ꯑꯃꯁꯨꯡ ꯃꯤ ꯈꯣꯝꯕ ꯑꯗꯒꯤ ꯑꯩꯅ ꯑꯗꯨ ꯇꯧꯒꯦ ꯍꯥꯏꯔꯒꯗꯤ ꯄꯩꯁꯥ ꯍꯥꯟꯅ ꯗꯔꯀꯥꯔ ꯇꯥꯏ ꯑꯗꯨꯒ ꯄꯩꯁꯥꯁꯤꯡꯗꯨ ꯈꯣꯝꯒꯠꯂꯒ ꯑꯩꯅ ꯕꯤꯖꯤꯅꯦꯁ ꯇꯧꯒꯦ ꯍꯥꯏꯔꯗꯤ ꯃꯤ ꯕꯤꯖꯤꯅꯦꯁ ꯇꯧ ꯃꯇꯝꯗ ꯑꯩꯅ ꯋꯥꯀꯔꯁꯨ ꯃꯌꯥꯝ ꯆꯪꯉꯤ ꯑꯗꯨꯒ ꯃꯤ ꯈꯨꯗꯤꯡꯃꯛꯇ ꯑꯩꯅ ꯑꯗꯨꯒ ꯃꯣꯏꯒꯤ ꯊꯥꯒꯤ ꯁꯦꯂꯔꯤꯁꯨ ꯄꯤꯕ ꯗꯔꯀꯥꯔ ꯇꯥꯏ ꯑꯗꯨꯒ ꯁꯦꯂꯔꯤꯁꯤꯡ ꯑꯗꯨ ꯄꯤꯕ ꯃꯇꯝ ꯍꯣꯠꯅꯕ ꯃꯇꯝꯗ ꯑꯩꯅ ꯑꯩꯒꯤ ꯗꯨꯀꯥꯟꯁꯤꯡꯗꯨ ꯄꯣꯠ ꯆꯩ ꯌꯥꯝꯅ ꯊꯝꯕ ꯗꯔꯀꯥꯔ ꯇꯥꯏ ꯄꯣꯠ ꯆꯩꯁꯤꯡꯗꯨ ꯊꯝꯕ ꯃꯇꯝꯗ ꯃꯤꯅ ꯄꯥꯝꯅꯕ ꯑꯃꯁꯨꯡ ꯃꯤꯅ ꯂꯧꯅꯤꯡꯕ ꯄꯣꯠ ꯆꯩꯁꯤꯡ ꯑꯣꯏꯕ ꯇꯥꯏ ꯑꯗꯨꯒ ꯄꯣꯠ ꯆꯩꯁꯤꯡ ꯑꯗꯨ ꯊꯝꯕ ꯃꯇꯝꯗ ꯑꯩꯅ ꯑꯥꯜꯂꯨ ꯇꯤꯜꯂꯧ ꯆꯅꯝ ꯑꯃꯁꯨꯡ ꯊꯨꯝ ꯊꯥꯎ ꯃꯣꯔꯣꯛ ꯂꯣꯏꯅ ꯊꯝꯕ ꯗꯔꯀꯥꯔ ꯇꯥꯏ ꯑꯆꯥꯄꯣꯠꯁꯤꯡꯁꯨ ꯑꯩꯅ ꯊꯝꯕ ꯗꯔꯀꯥꯔ ꯇꯥꯏ ꯑꯆꯥꯄꯣꯠ ꯂꯦꯁꯀꯨꯝꯕ ꯕꯤꯁꯀꯨꯠ ꯀꯔꯤ ꯀꯔꯤ ꯃꯈꯜ ꯃꯈꯜꯒꯤ ꯄꯣꯠ ꯆꯩ ꯊꯝꯕ ꯇꯥꯏ ꯑꯗꯨꯒ ꯃꯤꯁꯤꯡꯗꯤ ꯑꯩꯅ ꯂꯣꯏꯅ ꯑꯩꯒꯤ ꯗꯨꯀꯥꯟꯗ ꯆꯪꯍꯟꯅꯤꯡꯕ ꯗꯔꯀꯥꯔ ꯇꯥꯏ ꯕꯤꯖꯤꯅꯦꯁ ꯇꯧꯕ ꯍꯥꯏꯕꯁꯤ ꯑꯗꯤ ꯊꯥꯒꯤ ꯑꯩꯒꯤ ꯄꯣꯠ ꯆꯩ ꯁꯤꯠꯇꯕ ꯑꯃꯁꯨꯡ ꯂꯩꯕꯁꯤꯡ ꯑꯗꯨꯁꯨ ꯑꯩꯅ ꯂꯣꯏꯅꯃꯛ ꯑꯗꯨ ꯌꯥꯔꯤꯃꯈꯩ ꯉꯝꯃꯤ ꯃꯈꯩ ꯑꯩꯅ ꯉꯝꯅꯕ ꯍꯣꯠꯅꯔꯒ ꯁꯤꯠꯍꯟꯕ ꯗꯔꯀꯥꯔ ꯇꯥꯏ ꯑꯗꯨꯒ ꯃꯤꯁꯤꯡꯗꯨꯁꯨ ꯑꯩꯅ ꯇꯣꯏꯅ ꯆꯪꯍꯟꯅꯤꯡꯕ ꯗꯔꯀꯥꯔ ꯇꯥꯏ ꯑꯩꯅ ꯑꯗꯨ ꯕꯤꯖꯤꯅꯦꯁ ꯑꯃ ꯇꯧꯒꯦ ꯍꯥꯏꯕ ꯃꯇꯝꯗ ꯑꯩꯒꯤ ꯏꯃꯨꯡ ꯃꯅꯨꯡꯗꯒꯤ ꯏꯃꯨꯡ ꯃꯅꯨꯡ ꯑꯃꯁꯨꯡ ꯂꯣꯏꯅ ꯇꯥꯟꯅꯕ ꯃꯊꯧ ꯇꯥꯏ ꯕꯤꯖꯤꯅꯦꯁ ꯇꯧꯕ ꯍꯥꯏꯕꯁꯤꯅ ꯑꯩꯒꯤ ꯄꯨꯟꯁꯤꯒꯤ ꯇꯧꯒꯗꯕ ꯕꯤꯖꯤꯅꯦꯁ ꯑꯁꯤꯅ ꯑꯩꯒꯤ ꯗꯨꯀꯥꯟ ꯃꯐꯝ ꯃꯇꯝꯁꯤꯗ ꯑꯩꯅ ꯆꯪꯒꯗꯕ ꯄꯣꯠ ꯆꯩꯁꯤꯡ ꯑꯗꯨ ꯂꯣꯏꯅ ꯁꯨꯅ ꯊꯝꯕ ꯃꯊꯧ ꯇꯥꯏ ꯑꯗꯨ ꯃꯤꯁꯤꯡ ꯈꯣꯝꯕ ꯃꯊꯧ ꯇꯥꯏ ꯑꯗꯨꯒ ꯃꯤꯁꯤꯡꯗꯨꯁꯨ ꯑꯩꯒꯤ ꯗꯨꯀꯥꯟꯗ ꯂꯣꯏꯅ ꯆꯪꯍꯟꯕ ꯑꯃꯁꯨꯡ ꯂꯩꯍꯟꯕ ꯃꯊꯧ ꯇꯥꯏ ꯃꯔꯝ ꯑꯗꯨꯅ ꯕꯤꯖꯤꯅꯦꯁ ꯇꯧꯕ ꯃꯇꯝꯁꯤꯗ ꯑꯩꯈꯣꯏꯒꯤ ꯃꯤ ꯃꯤ ꯃꯈꯩꯗꯨ ꯂꯣꯏꯅ ꯆꯪꯍꯜꯂꯒ ꯄꯣꯠ ꯆꯩꯁꯤꯡ ꯃꯣꯏ ꯑꯄꯥꯝ ꯑꯄꯥꯝꯕ ꯑꯃꯁꯨꯡ ꯔꯦꯁꯄꯦꯛ ꯇꯧꯔꯒ ꯔꯦꯁꯄꯦꯛ ꯇꯧꯕꯤꯕ ꯃꯊꯧ ꯇꯥꯏ ꯃꯤꯅ ꯆꯪꯅꯤꯡꯅꯕ ꯑꯃꯁꯨꯡ ꯃꯤꯅ ꯄꯥꯝꯅꯕ ꯗꯨꯀꯥꯟ ꯑꯃ ꯑꯣꯏꯍꯟꯅꯕꯒꯤꯗꯃꯛꯇ ꯑꯩꯅ ꯔꯦꯁꯄꯦꯛ ꯇꯧꯗꯅ ꯆꯪꯍꯟꯕ ꯃꯊꯧ ꯇꯥꯏ ꯕꯤꯖꯤꯅꯦꯁ ꯑꯃ ꯇꯧꯕ ꯍꯥꯏꯕꯁꯤ ꯌꯥꯝ ꯑꯐꯕ ꯃꯈꯜ ꯑꯃꯅꯤ ꯃꯔꯝꯗꯤ ꯃꯗꯨ ꯇꯧꯕꯅ ꯑꯩꯒꯤ ꯕꯤꯖꯤꯅꯦꯁ ꯇꯧꯕ ꯃꯇꯝꯁꯤꯗ ꯑꯩꯅ ꯁꯥꯒꯗꯕ ꯗꯨꯀꯥꯟ ꯑꯗꯨꯒꯤ ꯃꯐꯝ ꯑꯗꯨꯒꯤ ꯃꯐꯝ ꯑꯗꯨ ꯐꯖꯕ ꯃꯐꯝ ꯌꯦꯡꯕ ꯇꯥꯏ ꯑꯗꯨꯒ ꯌꯥꯝꯅ ꯃꯤꯅ ꯆꯪꯅꯤꯡꯒꯗꯕ ꯃꯐꯝ ꯑꯃꯁꯨꯡ ꯃꯤꯅ ꯈꯨꯗꯣꯡ ꯆꯥꯒꯗꯕ ꯃꯐꯝ ꯑꯃ ꯑꯩꯅ ꯌꯦꯡꯕ ꯗꯔꯀꯥꯔ ꯇꯥꯏ ꯑꯗꯨꯒ ꯕꯤꯖꯤꯅꯦꯁ ꯇꯧꯕ ꯃꯇꯝꯁꯤꯗ ꯑꯩꯅ ꯌꯣꯟꯒꯗꯧꯕ ꯑꯩꯅ ꯊꯝꯒꯗꯕ ꯄꯣꯠ ꯆꯩꯁꯤꯡ ꯑꯗꯨꯗꯤ ꯑꯥꯜꯂꯨ ꯊꯨꯝ ꯊꯥꯎ ꯃꯣꯔꯣꯛ ꯑꯗꯨ ꯇꯤꯜꯂꯧ ꯆꯅꯝ ꯃꯈꯜ ꯃꯈꯥꯒꯤ ꯄꯣꯠ ꯆꯩꯁꯤꯡ ꯑꯆꯥꯄꯣꯠꯁꯤꯡ ꯑꯗꯒꯤ ꯏꯁꯤꯡ ꯀꯔꯤ ꯃꯌꯥꯝ ꯃꯊꯧ ꯇꯥꯏ ꯃꯔꯝ ꯑꯗꯨꯅ ꯕꯤꯖꯤꯅꯦꯁ ꯇꯧꯕ ꯍꯥꯏꯕꯁꯤꯁꯨ ꯌꯥꯝꯅ ꯑꯐꯕ ꯃꯈꯜ ꯑꯃꯅꯤ ꯃꯤꯅ ꯈꯨꯗꯣꯡꯆꯥꯕ ꯃꯐꯝ ꯇꯧꯔꯗꯤ ꯃꯤꯅꯁꯨ ꯌꯥꯝ ꯄꯥꯝꯅꯕ ꯑꯗꯨꯒ ꯃꯤꯅꯁꯨ ꯌꯥꯝ ꯂꯩꯅꯤꯡꯕ ꯄꯣꯠ ꯃꯐꯝ ꯑꯣꯏꯕ ꯇꯥꯏ ꯑꯗꯨ ꯃꯐꯝ ꯑꯗꯨ ꯑꯩꯅ ꯁꯦꯝꯒꯠꯄ ꯁꯥꯒꯠꯄ ꯃꯇꯝꯗ ꯁꯦꯜꯁꯨ ꯆꯪꯒꯅꯤ ꯑꯗꯨꯕꯨ ꯁꯦꯜꯁꯤꯡ ꯑꯗꯨꯁꯨ ꯑꯩꯒꯤ ꯏꯃꯨꯡ ꯃꯅꯨꯡ ꯇꯥꯟꯅꯔꯒ ꯑꯈꯣꯏꯅ ꯃꯇꯝꯗꯨꯗ ꯂꯣꯏꯅ ꯁꯦꯝꯒꯠꯂꯒ ꯑꯩꯈꯣꯏ ꯃꯇꯦꯡ ꯄꯥꯡꯅꯕ ꯁꯦꯝꯒꯠꯄ ꯌꯥꯏ ꯑꯗꯨꯒ ꯑꯩꯅ ꯇꯧꯕ ꯃꯇꯝꯁꯤꯗ ꯃꯤꯁꯨ ꯗꯔꯀꯥꯔ ꯇꯥꯔꯛꯀꯅꯤ ꯃꯔꯝꯗꯤ ꯗꯨꯀꯥꯟ ꯑꯆꯧꯕ ꯇꯧꯕ ꯕꯤꯖꯤꯅꯦꯁ ꯑꯆꯧꯕ ꯇꯧꯒꯦ ꯍꯥꯏꯔꯗꯤ ꯃꯤꯁꯨ ꯌꯥꯝ ꯆꯪꯒꯅꯤ ꯑꯗꯨꯒ ꯑꯩꯅ ꯃꯤ ꯑꯅꯤ ꯊꯝꯃꯁꯨ ꯃꯤ ꯑꯍꯨꯝꯒꯨꯝꯕ ꯊꯝꯃꯒ ꯑꯩꯅ ꯃꯣꯏꯒꯤ ꯍꯌꯦꯡ ꯁꯦꯂꯔꯤ ꯄꯤꯔꯛꯄ ꯃꯇꯝꯗ ꯄꯩꯁꯥ ꯂꯤꯁꯤꯡ ꯑꯅꯤ ꯑꯣꯏꯔꯣ ꯃꯉꯥ ꯑꯣꯏꯒꯦꯔꯥ ꯑꯗꯨ ꯄꯤꯕ ꯃꯇꯝꯁꯤꯗ ꯑꯩꯅ ꯃꯤꯅꯁꯨ ꯄꯥꯝꯅꯕ ꯗꯨꯀꯥꯟ ꯑꯣꯏꯍꯟꯕ ꯃꯊꯧ ꯇꯥꯏ ꯗꯨꯀꯥꯟ ꯑꯃ ꯐꯝꯕ ꯃꯇꯝꯁꯤꯗ ꯑꯩꯅ ꯑꯩꯒꯤ ꯋꯥꯈꯟꯗ ꯌꯥꯝꯅ ꯅꯨꯡꯉꯥꯏꯕ ꯑꯃꯁꯨꯡ ꯌꯥꯝꯅ ꯃꯤꯅ ꯄꯥꯝꯅꯕ ꯗꯨꯀꯥꯟ ꯃꯐꯝ ꯑꯣꯏꯍꯟꯕ ꯇꯥꯏ